ꯑꯦꯃꯥꯖꯣꯟꯗꯒꯤ ꯑꯩꯅ ꯑꯉꯥꯡꯒꯤ ꯂꯥꯏꯔꯤꯛ ꯔꯨꯕꯁꯟ ꯆꯦꯟꯖꯕꯗꯣ ꯆꯦꯟꯕꯗꯣ ꯌꯥꯝꯅ ꯐꯖꯅꯁꯨ ꯌꯧꯕꯤꯔꯛꯑꯦ ꯄꯣꯠꯁꯨ ꯂꯥꯏꯔꯤꯛꯇꯨꯁꯨ ꯀꯩꯝꯇ ꯁꯦꯒꯥꯏ ꯈꯣꯠꯀꯥꯏꯕ ꯌꯥꯎꯗꯅ ꯌꯧꯕꯤꯔꯛꯑꯦ ꯑꯗꯨꯒ ꯃꯇꯝꯁꯨ ꯆꯥꯅ ꯌꯧꯍꯟꯕꯤꯔꯑꯦ ꯃꯣꯏꯅ ꯊꯥꯔꯛꯏꯕ ꯄꯤꯔꯤꯕ ꯃꯇꯝꯗꯨ ꯆꯞ ꯆꯥꯅ ꯑꯗꯨꯝ ꯌꯧꯍꯟꯕꯤꯔꯛꯑꯦ ꯊꯦꯡꯗꯕ ꯂꯩꯇꯅ ꯑꯗꯨꯒ ꯂꯥꯏꯔꯤꯛꯇꯨꯁꯨ ꯌꯥꯝꯅ ꯀꯥꯟꯅꯕ ꯃꯥꯒꯤ ꯁꯤꯂꯦꯕꯁꯇꯨꯒ ꯌꯥꯝꯅ ꯆꯥꯟꯅꯕ ꯑꯣꯏꯔꯦ ꯍꯧꯖꯤꯛ ꯍꯧꯖꯤꯛ ꯑꯉꯥꯡꯗꯨꯅ ꯁꯤꯖꯤꯟꯅꯔꯤꯕ ꯄꯥꯔꯤꯕꯗꯨꯒ ꯁꯤꯖꯤꯟꯅꯒꯗꯣꯔꯤꯕ ꯄꯥꯒꯗꯣꯔꯤꯕꯗꯨꯒ ꯌꯥꯝꯅ ꯆꯥꯟꯅꯔꯦ ꯂꯥꯏꯔꯤꯛꯇꯨꯁꯨ